ꯍꯜꯂꯣ ꯑꯩꯔꯣ ꯀꯔꯤꯁꯨ ꯇꯧꯗꯤꯌꯦ ꯏꯊꯥ ꯊꯥꯖꯗꯦꯅꯦ ꯐꯣꯟ ꯇꯧꯔꯛꯄꯁꯦ ꯎꯅꯗꯕ ꯎꯝ ꯀꯨꯏꯔꯦꯀꯣ ꯎꯅꯗꯕ ꯏꯕꯥꯟꯅꯤ ꯎꯝ ꯍꯣꯏ ꯂꯩꯌꯦ ꯑꯗꯨ ꯀꯨꯏꯗ꯭ꯔꯦ ꯑꯩꯈꯣꯏ ꯁꯤꯝꯗꯗꯤꯀꯣ ꯌꯥꯝ ꯆꯥꯎꯅ ꯇꯧꯋꯦꯕ ꯑꯗꯨꯅ ꯅꯪ ꯂꯥꯛꯀꯦ ꯍꯥꯏꯕ꯭ꯔꯣ ꯑꯣ ꯅꯃꯥꯟꯅꯕ ꯍꯣꯏ ꯑꯣ ꯍꯣꯏ ꯍꯣꯏ ꯌꯥꯏꯌꯦ ꯁꯣꯝꯗꯗꯤ ꯅꯣꯏꯅꯗꯤ ꯈꯪꯗꯦꯗ ꯅꯨꯡꯉꯥꯏꯒꯦꯔꯥ ꯅꯨꯡꯉꯥꯏꯔꯣꯏꯗ꯭ꯔꯗꯤ ꯈꯪꯗꯦ ꯁꯣꯝꯗꯗꯤ ꯑꯩꯈꯣꯏꯗꯤ ꯅꯨꯡꯉꯥꯏ ꯀꯜꯆꯔꯦꯜ ꯁꯣꯁꯨ ꯂꯩꯒꯅꯤ ꯑꯗꯨ ꯅꯨꯃꯤꯠꯇ ꯑꯩꯗꯣ ꯅꯉꯣꯟꯗ ꯍꯥꯏꯕ ꯀꯥꯎꯔꯕꯅꯦꯕꯀꯣ ꯑꯗꯨꯅ ꯑꯩ ꯅꯪꯅ ꯍꯦꯛ ꯍꯥꯏꯔꯛꯄꯗꯨꯗ ꯑꯩꯁꯨ ꯑꯗꯨꯝ ꯅꯤꯡꯁꯤꯡꯂꯛꯄ

ꯍꯣꯏ ꯅꯣꯏ ꯀꯅꯥ ꯀꯅꯥ ꯂꯥꯛꯀꯦ ꯍꯥꯏꯕꯅꯣ ꯑꯣ ꯍꯣꯏ ꯁꯣꯝꯒꯤ ꯀꯔꯤ ꯀꯔꯤ ꯀꯣꯏꯕ ꯆꯠꯄ ꯌꯥꯕ ꯃꯐꯝ ꯈꯔ ꯐꯖꯕꯁꯤꯡꯗꯣ ꯑꯗꯨꯁꯨ ꯌꯦꯡꯂꯨꯁꯦꯀꯣ ꯍꯣꯏ ꯍꯣꯏ ꯎꯅꯗꯕꯁꯨ ꯀꯨꯏꯔꯦꯅꯦ ꯏꯕꯥꯟꯅꯤꯁꯦ ꯑꯗꯨꯗꯤ ꯀꯩꯅꯣ ꯂꯨꯏꯉꯥꯏꯅꯤ ꯅꯨꯃꯤꯠꯇꯨꯗ ꯎꯅꯔꯁꯦꯀꯣ ꯍꯣꯏ ꯍꯣꯏ ꯍꯣꯏ ꯍꯣꯏ ꯍꯣꯏ